ꯑꯁꯦꯡꯕꯅꯤ ꯑꯩꯈꯣꯏꯅ ꯂꯥꯏ ꯈꯨꯔꯨꯝꯕ ꯃꯇꯝꯗ ꯑꯈꯟꯅꯅ ꯄꯥꯡꯊꯣꯛꯄ ꯑꯌꯨꯛꯇꯒꯤ ꯍꯧꯔꯦ ꯑꯩꯈꯣꯏꯅ ꯑꯌꯨꯛ ꯍꯦꯛ ꯌꯥꯍꯧꯔꯛꯄꯒ ꯅꯨꯄꯤꯑꯣꯏꯕꯤꯁꯤꯡ ꯃꯔꯨꯑꯣꯏꯅ ꯌꯨꯝꯒꯤ ꯌꯨꯝꯕꯤꯔꯦꯝꯕꯤ ꯍꯥꯏ ꯇꯥꯔꯦ ꯏꯔꯨ ꯃꯥꯏꯊ ꯁꯦꯡꯅ ꯂꯨꯖꯔꯒ ꯂꯥꯏ ꯊꯥꯎꯃꯩ ꯀꯠꯄ ꯍꯥꯏꯗꯅ ꯁꯨꯃꯥꯡꯗ ꯇꯨꯜꯂꯁꯤ ꯕꯣꯡꯒꯤ ꯃꯈꯣꯡꯗ ꯈꯨꯔꯨꯝꯅꯩ ꯅꯨꯃꯤꯠ ꯊꯥꯕꯨ ꯅꯨꯃꯤꯠꯄꯨ ꯈꯨꯔꯨꯝꯅꯖꯩ ꯑꯗꯨꯒ ꯑꯃꯨꯛ ꯑꯈꯟꯅꯅ ꯅꯨꯄꯥꯁꯤꯡꯁꯨ ꯌꯥꯍꯧꯔꯛꯄꯒ ꯑꯗꯨꯝ ꯅꯨꯃꯤꯠ ꯈꯨꯔꯨꯝꯃꯤ ꯃꯁꯤ ꯃꯍꯧꯁꯥꯗꯒꯤ ꯑꯗꯨꯝ ꯆꯠꯅꯔꯛꯏ ꯑꯗꯨꯒ ꯑꯃꯅ ꯑꯩꯈꯣꯏꯅ ꯂꯥꯏꯅꯤꯡꯊꯧ ꯍꯥꯏꯗꯅ ꯌꯨꯝꯒꯤ ꯂꯥꯏꯅꯤꯡꯊꯧꯗꯁꯨ ꯈꯨꯔꯨꯝꯃꯤ ꯃꯁꯤꯁꯨ ꯑꯈꯟꯅꯕ ꯑꯃꯅꯤ ꯊꯕꯛ ꯆꯠꯊꯣꯛꯑꯝꯗꯥꯏ ꯊꯕꯛ ꯑꯃ ꯇꯧꯔꯝꯗꯥꯏ ꯃꯇꯝꯗ ꯂꯥꯏꯅꯤꯡꯊꯧꯕꯨ ꯊꯥꯒꯣꯟꯅꯖꯩ ꯑꯗꯨꯒ ꯈꯨꯔꯨꯝꯖꯩ ꯑꯗꯨꯒ ꯑꯃꯨꯛ ꯑꯩꯈꯣꯏꯒꯤ ꯈꯨꯟꯒꯤ ꯑꯣꯏꯅ ꯂꯥꯏ ꯍꯔꯥꯎꯕ ꯍꯥꯏꯗꯅ ꯊꯧꯔꯝ ꯑꯃ ꯂꯩ ꯂꯥꯏ ꯂꯥꯏ ꯍꯔꯥꯎꯕ ꯍꯥꯏꯗꯅ ꯂꯥꯏꯕꯨꯡ ꯑꯆꯧꯕ ꯑꯃꯗ ꯑꯩꯈꯣꯏꯒꯤ ꯂꯥꯏ ꯂꯝꯗꯨꯕꯨ ꯀꯣꯟꯕꯤꯔꯤꯕ ꯏꯕꯨꯙꯧ ꯏꯕꯦꯟꯙꯧꯕꯨ ꯍꯔꯥꯎꯕꯒꯤ ꯄꯥꯡꯊꯣꯛꯄ ꯑꯆꯧꯕ ꯊꯧꯔꯝ ꯑꯃꯅꯤ ꯃꯁꯤꯃꯁꯨ ꯌꯥꯝꯅ ꯆꯥꯎꯕ ꯊꯧꯔꯝꯅꯤ ꯑꯗꯨꯒ ꯁꯥꯒꯩꯒꯤ ꯑꯣꯏꯅ ꯑꯄꯣꯛꯄ ꯈꯣꯏꯔꯨꯝꯕ ꯍꯥꯏꯗꯅ ꯑꯃꯁꯨ ꯂꯩ ꯑꯄꯣꯛꯄ ꯈꯨꯔꯨꯝꯕ ꯑꯁꯤꯁꯨ ꯌꯥꯝꯅ ꯆꯥꯎꯅ ꯁꯥꯒꯩ ꯑꯗꯨꯒꯤ ꯑꯍꯜ ꯅꯍꯥ ꯑꯉꯥꯡ ꯈꯥꯏꯗꯅ ꯑꯄꯣꯛꯄꯤꯒꯤ ꯃꯐꯝꯗ ꯊꯧꯅꯤꯖꯩ ꯍꯥꯏꯔꯤꯕꯁꯤꯡ ꯑꯁꯤꯒꯤ ꯃꯅꯨꯡꯗ ꯑꯩꯈꯣꯏꯒꯤ ꯈꯨꯟꯒꯤ ꯂꯥꯏ ꯍꯔꯥꯎꯕ ꯑꯁꯤꯅ ꯈ꯭ꯋꯥꯏꯗꯒꯤ ꯍꯦꯟꯅ ꯈꯨꯟꯒꯤ ꯑꯣꯏꯕꯅꯤꯅ ꯃꯁꯤꯅ ꯆꯥꯎꯅ ꯇꯧꯋꯤ ꯑꯄꯣꯛꯄꯗꯤ ꯁꯥꯒꯩꯒꯤꯅꯤꯅ ꯈꯔ ꯄꯤꯛꯑꯕꯁꯨ ꯄꯤꯛꯅ ꯁꯥꯒꯩ ꯈꯛꯇꯒꯤ ꯑꯣꯏꯅ ꯇꯧꯕꯅꯤ ꯈꯨꯟꯒꯤ ꯂꯥꯏ ꯍꯔꯥꯎꯕꯗꯗꯤ ꯈꯨꯜ ꯑꯗꯨꯒꯤ ꯈꯨꯟꯖꯥꯄꯨꯝꯕ ꯂꯣꯏꯅ ꯌꯥꯎꯋꯤ ꯍꯟꯖꯕ ꯍꯤꯗꯝ ꯍꯥꯏꯗꯅ ꯐꯝꯅꯥꯏꯕꯁꯤꯡ ꯌꯥꯎꯋꯤ ꯃꯥꯏꯕ ꯃꯥꯏꯕꯤ ꯌꯥꯎꯋꯤ ꯄꯨꯜꯂꯞ ꯂꯥꯏꯕꯨꯡꯗ ꯇꯤꯜꯂꯒ ꯂꯥꯏ ꯈꯣꯏꯔꯨꯝꯕ ꯍꯥꯏꯗꯅ ꯊꯧꯔꯝ ꯑꯃ ꯂꯥꯏ ꯍꯔꯥꯎꯕ ꯍꯥꯏꯗꯅ ꯊꯧꯔꯝ ꯑꯃ ꯄꯥꯡꯊꯣꯛꯏ ꯃꯁꯤꯅꯤ ꯑꯩꯈꯣꯏꯒꯤ ꯅꯥꯠꯀꯤ ꯑꯣꯏꯕ ꯂꯥꯏ ꯈꯨꯔꯨꯝꯕꯒꯤ ꯊꯧꯔꯝꯁꯤꯡ